ꯍꯜꯂꯣ ꯑꯥ ꯃꯥꯅꯦ ꯃꯥꯅꯦ ꯀꯩ ꯂꯩꯔꯦ ꯌꯥꯅꯤ ꯌꯥꯅꯤ ꯀꯦ ꯖꯤꯗ ꯀꯌꯥ ꯆꯠꯄ ꯀꯃꯥꯏ ꯇꯧꯕꯅꯣ ꯎꯝ ꯑꯥ ꯑꯥ ꯑꯗꯣ ꯀꯣꯕꯤꯗꯅ ꯀꯦ ꯖꯤꯗ ꯀꯌꯥꯗ ꯊꯥ ꯉꯝꯗꯣꯏꯅꯣ ꯅꯣꯏꯅ ꯍꯣꯏ ꯍꯣꯏ ꯀꯨꯟꯃꯉꯥ ꯁꯥꯒꯦ ꯅꯣꯏꯅ ꯑꯗꯨꯝ ꯗꯨꯀꯥꯟ ꯑꯗꯨꯝ ꯊꯤꯜꯂꯛꯑꯣ ꯑꯗꯨꯒ ꯀꯨꯟꯃꯉꯥꯗꯣ ꯁꯥꯔ ꯂꯧꯔꯒꯦ ꯑꯗꯣ ꯀꯣꯕꯤ ꯌꯥꯡꯈꯩꯃꯨꯛ ꯍꯥꯟꯅ ꯄꯨꯔꯛꯑꯣ ꯍꯥꯟꯅ ꯑꯥ ꯑꯥ ꯑꯥ ꯌꯥꯏ ꯌꯥꯏ ꯑꯗꯨꯝ ꯌꯥꯟꯅꯔꯒ ꯄꯨꯕꯤꯔꯛꯑꯣ ꯑꯗꯨꯒ ꯍꯌꯦꯡ ꯑꯃꯨꯛꯀ ꯂꯣꯏꯔꯒꯁꯨ ꯃꯌꯥꯝ ꯂꯧꯕ ꯌꯥꯏꯗꯅ ꯅꯠꯇ꯭ꯔꯗꯤ ꯃꯌꯥꯝ ꯍꯥꯟꯅ ꯂꯧꯖꯤꯜꯂꯨꯔꯒꯗꯤ ꯍꯥꯟꯅ ꯁꯤꯠꯇ꯭ꯔꯤꯉꯩꯗ ꯄꯣꯠꯇꯣ ꯑꯗꯨꯅ ꯄꯠꯄ ꯈꯣꯠꯄ ꯂꯥꯛꯑꯗꯤ ꯑꯗꯨꯒꯤꯅꯤꯗ ꯑꯥ ꯀꯣꯕꯤ ꯀꯣꯕꯤ ꯀꯣꯕꯤ ꯐꯨꯜꯅ ꯀꯨꯟ ꯀꯨꯟꯃꯉꯥ ꯅꯠꯇ꯭ꯔꯣ ꯁꯥꯗꯣꯏꯁꯦ ꯑꯥ ꯑꯥ ꯍꯣꯏ ꯍꯣꯏ ꯍꯣꯏ ꯎꯝ ꯍꯣꯏ ꯍꯣꯏ ꯀꯣꯕꯤ ꯃꯅꯥꯗꯣ ꯀꯣꯕꯤ ꯃꯅꯥꯗꯨꯁꯨ ꯌꯥꯎꯍꯟꯕꯤꯔꯛꯑꯣ ꯀꯣꯕꯤ ꯃꯅꯥꯗꯣ ꯃꯅꯥꯗ ꯑꯣꯏꯅ ꯆꯠꯂꯤꯔꯥ ꯅꯠꯇ꯭ꯔꯒꯅ ꯈꯥꯎꯗ ꯑꯣꯏꯅ ꯍꯥꯜꯂ ꯆꯠꯂꯤꯔꯥ ꯍꯣꯏ ꯍꯣꯏ ꯀꯦ ꯖꯤꯗ ꯑꯣꯜꯂꯒ ꯆꯠꯂꯤ ꯑꯣ ꯎꯝ ꯍꯣꯏ ꯑꯗꯨꯕꯨꯗꯤ ꯑꯩꯈꯣꯏꯅ ꯑꯩꯈꯣꯏꯅ ꯑꯩꯈꯣꯏꯅ ꯄꯨꯜꯂꯞ ꯂꯧꯔꯒ ꯑꯩꯈꯣꯏꯅ ꯁꯤꯗ ꯁꯥꯗꯣꯛꯑꯒ ꯌꯣꯜꯂꯁꯨ ꯌꯥꯔꯅꯤ ꯑꯗꯨꯒꯤꯗꯤ ꯎꯝ ꯑꯇꯣꯞꯄ ꯀꯣꯕꯤ ꯀꯣꯕꯤ ꯐꯨꯜꯒꯨꯝꯕ ꯀꯣꯕꯤ ꯂꯩꯒꯨꯝꯕꯗꯤ ꯑꯗꯨꯝ ꯈꯔ ꯈꯔ ꯑꯗꯨꯝ ꯂꯧꯅꯩ ꯍꯪꯒꯥꯝꯁꯤꯗꯤ ꯈꯔ ꯀꯣꯕꯤꯁꯤꯗꯤ ꯍꯪꯒꯥꯝꯗꯤ ꯈꯔ ꯂꯧꯅꯕ ꯈꯔ ꯋꯥꯏ ꯂꯧꯅꯗꯦꯕ ꯍꯪꯒꯥꯝꯗꯤ ꯑ ꯃꯊꯟ ꯃꯊꯟ ꯆꯥꯕ ꯍꯩꯅꯗꯕꯩꯔꯥ ꯇꯣꯏꯃꯟ ꯆꯥꯗꯕ ꯍꯣꯏ ꯑꯗꯣ ꯍꯌꯦꯡ ꯑꯥ ꯑ ꯍꯣꯏ ꯍꯌꯦꯡꯗꯨ ꯄꯨꯕꯤꯔꯛꯑꯣ ꯑꯗꯨꯒ ꯁꯤꯅꯤ ꯃꯥꯅꯤꯗꯨ ꯄꯥꯔꯁꯤ ꯁꯤꯗ ꯗꯨꯀꯥꯟ ꯑꯗꯨꯝ ꯊꯤꯟꯕꯤꯔꯛꯑꯣ ꯄꯨꯡ ꯀꯌꯥꯃꯨꯛꯇ ꯄꯨꯡ ꯄꯨꯡ ꯀꯌꯥꯃꯨꯛꯇ ꯂꯥꯛꯇꯣꯏꯅꯣ ꯍꯣꯏ ꯍꯣꯏ ꯍꯣꯏ ꯐꯔꯦ ꯐꯔꯦ ꯑꯗꯨꯗꯤ ꯍꯌꯦꯡ ꯑꯗꯨꯝ ꯂꯥꯛꯑꯝꯗꯥꯏ ꯄꯥꯎ ꯐꯥꯎꯔꯛꯑꯣ ꯍꯣꯏ ꯍꯣꯏ ꯐꯔꯦ ꯐꯔꯦ ꯊꯝꯃꯦ ꯊꯝꯃꯦ ꯎꯝ ꯎꯝ